ꯑꯩꯅ ꯈ꯭ꯋꯥꯏꯗꯒꯤ ꯄꯥꯝꯖꯕ ꯆꯤꯟꯖꯥꯛ ꯑꯗꯨ ꯃꯔꯨ ꯑꯣꯏꯅ ꯃꯅꯥ ꯃꯁꯤꯡꯅ ꯁꯦꯝꯕ ꯁꯤꯡꯖꯨ ꯕꯣꯔꯥ ꯀꯥꯡꯉꯧ ꯆꯤꯀꯟ ꯊꯣꯡꯕ ꯉꯥ ꯑꯇꯥꯎꯕ ꯃꯁꯤ ꯌꯥꯝꯅ ꯄꯥꯝꯖꯩ ꯑꯩꯒꯤ ꯏꯃꯥꯟꯅꯕ ꯏꯃꯥꯟꯅꯕꯤꯁꯤꯡꯒ ꯄꯨꯜꯂꯒ ꯀꯣꯏꯕ ꯆꯠꯄ ꯃꯇꯝꯗ ꯆꯥꯕ ꯄꯥꯝꯖꯩ ꯑꯩ ꯏꯇꯣꯝꯗ ꯆꯥꯕꯗꯤ ꯊꯋꯥꯏ ꯌꯥꯝꯅ ꯊꯋꯥꯏ ꯇꯥꯗꯦ ꯃꯗꯨꯅ ꯃꯌꯥꯝ ꯄꯨꯜꯂꯒ ꯆꯥꯕꯅ ꯌꯥꯝꯅ ꯄꯥꯝꯖꯩ